ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡꯆꯥꯗꯕꯁꯤꯡ ꯍꯥꯏꯕ ꯇꯥꯔꯒꯗꯤ ꯑꯉꯥꯡꯗꯒꯤ ꯍꯧꯅ ꯍꯥꯏꯔꯛꯑꯒꯦꯀꯣ ꯅꯨꯄꯤ ꯍꯥꯏꯁꯦ ꯑꯉꯥꯡ ꯑꯣꯏꯕ ꯇꯥꯔꯒꯁꯨ ꯃꯍꯥꯛꯅ ꯁ꯭ꯀꯨꯜ ꯆꯠꯄꯃꯛꯇ ꯑꯣꯏ ꯇꯥꯔꯒꯁꯨ ꯃꯇꯣꯝꯗ ꯍꯦꯛ ꯆꯠꯄꯗ ꯅꯥꯇꯩ ꯆꯥꯗꯕ ꯍꯧꯖꯤꯛꯀꯤ ꯃꯇꯝꯗꯗꯤ ꯇ ꯇꯥ ꯇꯥꯕꯗ ꯅꯨꯡꯉꯥꯏꯇꯕ ꯊꯧꯗꯣꯛ ꯋꯥꯊꯣꯛ ꯊꯣꯛꯄ ꯃꯌꯥꯝ ꯑꯃꯁꯨ ꯑꯗꯨꯝ ꯃꯌꯥꯎꯏ ꯑꯗꯒꯤ ꯅꯨꯡꯗꯥꯡꯗ ꯆꯠꯊꯣꯛꯄ ꯇꯥꯔꯒꯁꯨ ꯁꯥꯟꯅꯕꯅꯦꯅ ꯌꯨꯝ ꯑꯃ ꯀꯥꯜꯂꯒ ꯁꯥꯟꯅꯕ ꯆꯠꯄ ꯇꯥꯔꯒꯁꯨ ꯑꯗꯨꯒꯤ ꯄꯣꯕ꯭ꯂꯦꯝ ꯃꯌꯥꯝ ꯑꯃꯁꯨ ꯑꯗꯨꯝ ꯑꯣꯏ ꯑꯗꯒꯤ ꯈꯔ ꯆꯥꯎꯈꯠꯂꯛꯄ ꯅꯨꯄꯤ ꯃꯆꯥꯗ ꯑꯣꯏꯕ ꯇꯥꯔꯒꯁꯨ ꯃꯥꯅ ꯆꯠꯊꯣꯛ ꯈꯣꯠꯇꯣꯛꯄ ꯃꯇꯝꯗ ꯃꯇꯣꯝꯇ ꯆꯠꯄꯒꯤ ꯁꯦꯀ꯭ꯌꯣꯔ ꯑꯣꯏꯗꯕ ꯃꯌꯥꯝ ꯑꯝ ꯍꯧꯖꯤꯛꯀꯤ ꯃꯇꯝꯗꯗꯤ ꯂꯩ ꯑꯗꯨ ꯀꯅꯥꯒꯨꯝꯕ ꯈꯔꯅ ꯍꯥꯏꯗꯤ ꯅꯨꯄꯤ ꯃꯆꯥꯁꯤꯡꯁꯦ ꯍꯧꯅꯔ ꯍꯧꯅꯔꯒ ꯆꯠꯂꯒꯗꯤ ꯀꯩꯒꯨꯝꯕ ꯈꯨꯗꯣꯡꯊꯤꯕ ꯑꯃ ꯅꯪꯒꯗꯕ ꯑꯣꯏꯕ ꯇꯥꯔꯒꯁꯨ ꯑꯗꯨꯗꯒꯤ ꯁꯥꯐꯕ ꯃꯌꯥꯝ ꯑꯃꯁꯨ ꯂꯩ ꯑꯗꯨꯒ ꯅꯨꯄꯤ ꯈꯔ ꯆꯥꯎꯈꯠꯂꯛꯄ ꯂꯩꯁꯥꯕꯤ ꯄꯨꯔꯥ ꯃꯄꯨꯡ ꯐꯥꯔꯛꯄꯒꯤ ꯅꯨꯄꯤꯁꯤꯡꯗ ꯍꯥꯏ ꯇꯥꯔꯒꯗꯤ ꯀꯔꯤꯒꯨꯝꯕ ꯑꯃ ꯂꯥꯞꯅ ꯈꯣꯠꯅ ꯁ꯭ꯀꯨꯜ ꯆꯠꯄꯕꯨ ꯑꯣꯏꯔꯣ ꯀꯣꯂꯦꯁ ꯆꯠꯄꯕꯨ ꯑꯣꯏꯔꯣ ꯆꯠꯄ ꯃꯇꯝꯗ ꯃꯥꯅ ꯃꯇꯝ ꯆꯥꯅ ꯍꯜꯂꯛꯇꯅ ꯁ꯭ꯀꯨꯜ ꯚꯦꯟ ꯅꯠꯇ꯭ꯔꯒ ꯀꯣꯂꯦꯁꯀꯤ ꯅꯠꯇ꯭ꯔꯒ ꯀꯔꯤꯒꯨꯝꯕ ꯒꯥꯔꯤ ꯁꯥꯔꯕꯤꯁ ꯑꯃ ꯃꯥꯒꯤ ꯀꯩ ꯍꯥꯏꯅꯤ ꯁꯤꯀ꯭ꯌꯣꯔ ꯑꯣꯏꯕ ꯄꯣꯠ ꯑꯃꯗ ꯃꯥꯅ ꯆꯠꯈꯤꯕ ꯅꯠꯇꯕ ꯇꯥꯔꯒꯗꯤ ꯂꯝꯁꯥꯡꯗ ꯁ꯭ꯀꯨꯜ ꯆꯠꯄ ꯂꯥꯏꯟ ꯕꯁꯇ ꯆꯠꯄ ꯀꯣꯂꯦꯁ ꯆꯠꯄ ꯁꯤꯒꯨꯝꯕ ꯃꯇꯝꯗꯗꯤ ꯅꯨꯄꯤꯁꯦ ꯑꯗꯨꯛꯀꯤ ꯃꯇꯤꯛ ꯈꯨꯗꯣꯡꯊꯤꯅꯤꯡꯉꯥꯏ ꯑꯣꯏ ꯃꯤ ꯍꯥꯏꯕꯁꯦ ꯑꯐꯕꯁꯨ ꯊꯦꯡꯅꯩ ꯐꯠꯇꯕꯁꯨ ꯊꯦꯡꯅꯩ ꯆꯠꯅꯤꯡꯉꯦ ꯍꯥꯏꯗꯨꯅ ꯃꯝꯅ ꯊꯣꯛꯅ ꯆꯠꯄ ꯃꯇꯝꯗꯁꯨ ꯈꯨꯗꯣꯡꯆꯥꯗꯕ ꯀꯌꯥ ꯑꯃ ꯊꯦꯡꯅꯩ ꯑꯗꯒꯤ ꯃꯧꯁꯤꯡꯒꯤ ꯑꯣꯏꯅ ꯑꯣꯏꯕ ꯇꯥꯔꯒꯁꯨ ꯏꯃꯨꯡ ꯃꯅꯨꯡꯒꯤ ꯊꯕꯛ ꯏꯟꯈꯥꯡꯗꯣ ꯋꯥꯅ ꯅꯣꯉꯥꯟꯕꯗꯩ ꯍꯣꯠꯅꯖꯔꯒ ꯃꯥꯒꯤ ꯃꯊꯧ ꯑꯃ ꯁꯤꯟꯊꯥ ꯑꯃ ꯄꯨꯅꯕ ꯆꯠꯄ ꯃꯇꯝꯗ ꯇꯥꯏꯃꯤꯡꯗꯣ ꯆꯥꯅ ꯅꯪꯅꯅꯕ ꯍꯣꯕꯦ ꯍꯣꯕꯦ ꯆꯠꯆꯕ ꯃꯇꯝꯗ ꯀꯅꯥꯒꯨꯝꯕ ꯑꯝꯅ ꯑꯗꯨꯗ ꯋꯥꯍꯩꯗꯣ ꯀꯩ ꯍꯥꯏꯅꯤ ꯃꯥꯅ ꯀꯔꯤꯒꯨꯝꯕ ꯋꯥ ꯑꯃ ꯍꯥꯏꯅꯤꯡꯕ ꯃꯇꯝꯗ ꯊꯨꯅ ꯆꯠꯂꯕꯅꯦꯅ ꯍꯥꯏꯗꯨꯅ ꯈꯨꯃꯝꯗꯕ ꯅꯠꯇ꯭ꯔꯒꯅ ꯐꯖꯅ ꯔꯦꯁꯄꯣꯟꯁ ꯄꯤꯔꯝꯗ꯭ꯔꯒꯁꯨ ꯐꯖꯅꯍꯦꯛ ꯍꯥꯏꯅꯕꯤꯗꯕ ꯅꯨꯄꯤ ꯍꯥꯏꯕꯁꯤꯗꯤ ꯑꯗꯨꯝ ꯍꯥꯏꯅꯐꯝꯒꯤ ꯍꯥꯏꯅꯐꯝ ꯉꯥꯛꯇ ꯑꯗꯨꯗꯒꯤ ꯒꯥꯔꯤ ꯐꯔꯛ ꯇꯥꯗꯅ ꯃꯤ ꯑꯇꯣꯞꯄꯒꯤ ꯒꯥꯔꯤꯗ ꯍꯦꯛ ꯇꯣꯡꯉꯨꯔꯒꯁꯨ ꯅꯨꯄꯤ ꯍꯥꯏꯕꯁꯤꯗꯤ ꯑꯗꯨꯝ ꯃꯤꯅ ꯐꯖꯗꯅ ꯉꯥꯡꯕꯒꯤ ꯈꯨꯗꯣꯡꯊꯤꯕ ꯑꯃꯁꯨ ꯂꯩꯔꯦ ꯑꯗꯒꯤ ꯀꯅꯥꯒꯨꯝꯕ ꯆꯠꯃꯤꯟꯅꯔꯤꯕ ꯃꯤꯗꯨꯅ ꯐꯠꯇꯅ ꯈꯟꯕꯤꯔꯒꯅ ꯑꯗꯨꯒꯤ ꯈꯨꯗꯣꯡꯊꯤꯕ ꯑꯃꯁꯨ ꯂꯩꯔꯦ ꯑꯗꯒꯤ ꯋꯥꯅ ꯃꯥꯒꯤ ꯃꯊꯧꯗꯣ ꯁꯨꯖꯔꯅꯤ ꯅꯣꯝꯖꯔꯅꯤ ꯆꯠꯂꯨꯔꯅꯤ ꯍꯜꯂꯛꯑꯀꯥꯟꯗ ꯏꯃꯨꯡꯒꯤ ꯊꯕꯛ ꯏꯟꯈꯥꯡ ꯑꯃꯨꯛ ꯇꯧꯕ ꯃꯇꯝꯗꯨꯗ ꯐꯅ ꯎꯕꯤꯗꯕ ꯏꯃꯨꯡꯒꯤ ꯑꯍꯜ ꯂꯃꯟ ꯌꯥꯎꯕ ꯇꯥꯔꯒꯗꯤ ꯃꯥꯅ ꯇꯧꯖꯔꯤꯕ ꯃꯌꯥꯝꯗꯨꯒꯤ ꯃꯊꯛꯇ ꯍꯦꯛꯇ ꯆꯩꯕꯤꯕ ꯉꯥꯡꯕꯤꯕ ꯇꯧꯕꯁꯤꯁꯨ ꯅꯨꯄꯤꯗꯨꯒꯤ ꯋꯥꯈꯟꯗꯨꯗ ꯅꯨꯡꯉꯥꯏꯇꯕ ꯄꯣꯛꯄ ꯍꯥꯏꯕꯁꯦ ꯅꯨꯄꯤꯗꯨꯗ ꯊꯦꯡꯅꯕ ꯈꯨꯗꯣꯡꯆꯥꯗꯕꯅꯦ ꯏꯃꯨꯡꯗꯨꯅ ꯐꯕ ꯇꯥꯔꯒꯗꯤ ꯋꯥꯈꯟ ꯃꯣꯠ ꯃꯥꯟꯅꯕ ꯇꯥꯔꯒꯗꯤ ꯑꯦ ꯃꯥꯅ ꯆꯠꯆꯔꯨꯔꯤꯁꯦ ꯋꯥꯅ ꯍꯣꯠꯅꯖꯔꯤꯕꯅꯤ ꯍꯜꯂꯛꯑꯒ ꯏꯃꯨꯡꯒꯤ ꯊꯕꯛꯁꯨ ꯑꯃꯨꯛ ꯇꯧꯖꯔꯤꯅꯤꯀꯣ ꯁꯤꯒꯤ ꯃꯊꯛꯁꯤꯗ ꯑꯩꯈꯣꯏꯅ ꯑꯃꯨꯛ ꯉꯥꯡꯕꯤ ꯇꯥꯔꯒꯗꯤ ꯍꯥꯏꯕꯒꯤ ꯋꯥꯈꯟꯗꯣ ꯈꯟꯕꯤ ꯇꯥꯔꯒꯗꯤ ꯃꯉꯣꯟꯗꯁꯨ ꯀꯩꯁꯨꯝꯇ ꯈꯜꯂꯣꯏꯗꯕꯗꯣ ꯃꯉꯣꯟꯗꯁꯨ ꯗꯤꯄ꯭ꯔꯦꯁꯟ ꯋꯥꯈꯟꯒꯤ ꯑꯅꯥꯕ ꯑꯣꯏꯍꯟꯕ ꯍꯥꯏꯕꯗꯣ ꯊꯣꯛꯇꯕ ꯅꯠꯇꯦ ꯏꯃꯨꯡ ꯀꯌꯥꯗ ꯑꯗꯨꯒꯨꯝꯕ ꯅꯨꯄꯤꯗꯣ ꯊꯣꯛꯄ ꯑꯗꯨꯃꯛ ꯌꯥꯎꯔꯤ ꯀꯔꯤꯒꯨꯝꯕ ꯊꯕꯛ ꯑꯃ ꯆꯠꯊꯣꯛꯆꯒꯦ ꯍꯥꯏꯗꯨꯅ ꯍꯣꯕꯦ ꯍꯣꯕꯦ ꯊꯣꯛꯆꯔꯛꯄ ꯃꯇꯝꯗ ꯒꯥꯔꯤ ꯅꯥꯇꯩ ꯆꯥꯗ꯭ꯔꯦ ꯂꯥꯏꯟꯒꯤ ꯒꯥꯔꯤꯗ ꯇꯣꯡꯉꯒ ꯆꯠꯀꯅꯤ ꯂꯥꯏꯟꯒꯤ ꯒꯥꯔꯤꯗꯨꯅ ꯑꯊꯨ ꯑꯀꯥꯏꯒꯤ ꯅꯪꯅꯕꯗꯤ ꯅꯠꯇꯦ ꯃꯤ ꯃꯊꯪ ꯃꯊꯪ ꯑꯃꯃꯨꯛ ꯍꯥꯞꯀꯅꯤ ꯑꯃꯃꯨꯛ ꯍꯥꯞꯀꯅꯤ ꯅꯨꯄꯥ ꯑꯣꯏꯕ ꯇꯥꯔꯒꯗꯤ ꯃꯤ ꯑꯃꯒꯤ ꯃꯊꯨꯟꯗ ꯁꯠ ꯂꯥꯎꯅ ꯅꯞꯈ꯭ꯔꯒ ꯑꯩ ꯑꯗꯨꯐꯥꯎꯗ ꯊꯤꯟꯕꯤꯔꯝꯃꯣ ꯍꯥꯏꯕ ꯌꯥꯏ ꯅꯨꯄꯤꯗꯗꯤ ꯑꯗꯨꯒꯤ ꯄꯣꯕ꯭ꯂꯦꯝꯗꯣ ꯑꯗꯨꯃꯛ ꯑꯣꯏ ꯑꯗꯒꯤ ꯀꯔꯤꯒꯨꯝꯕ ꯑꯣꯄꯤꯁ ꯑꯝꯗ ꯊꯕꯛ ꯁꯨꯕ ꯇꯥꯔꯒꯁꯨ ꯇꯥꯏꯃꯤꯡꯗꯣ ꯃꯇꯝ ꯆꯥꯅ ꯑꯣꯄꯤꯁꯀꯤ ꯊꯕꯛꯇꯣ ꯂꯣꯏꯁꯤꯜꯂꯒ ꯃꯌꯨꯝꯗ ꯍꯟꯖꯕ ꯌꯥꯒꯗꯕꯗꯣ ꯑꯣꯄꯤꯁꯇꯨꯒꯤ ꯀꯔꯤꯒꯨꯝꯕ ꯊꯕꯛꯇꯣ ꯂꯣꯏꯁꯤꯟꯕ ꯌꯥꯗ꯭ꯔꯦ ꯍꯥꯏꯗꯨꯅ ꯃꯥꯒꯤ ꯃꯀꯣꯛ ꯊꯣꯡꯕ ꯂꯩꯔꯤꯁꯤꯡꯗꯨꯅ ꯑꯦ ꯁꯤ ꯅꯪ ꯊꯕꯛꯁꯤꯃ ꯂꯣꯏꯁꯤꯜꯂꯝꯗ꯭ꯔꯒꯗꯤ ꯅꯪ ꯍꯟꯕ ꯌꯥꯔꯣꯏ ꯈꯣꯠꯄ ꯌꯥꯔꯣꯏ ꯍꯥꯏꯕꯒꯤ ꯑꯀꯟꯕ ꯃꯉꯣꯟꯗ ꯄ꯭ꯔꯦꯁꯔ ꯑꯃ ꯄꯤꯕ ꯍꯥꯏ ꯇꯥꯔꯦꯀꯣ ꯑꯗꯨꯃꯥꯏꯅ ꯄꯤꯔꯒ ꯂꯩꯍꯟꯕ ꯁꯤꯗ ꯃꯥꯅ ꯊꯕꯛꯇꯨꯕꯨ ꯁꯨꯒꯗꯔꯥ ꯏꯃꯨꯡꯗ ꯉꯟꯅ ꯑꯩ ꯍꯟꯖꯤꯟꯗꯕꯒꯤ ꯏꯃꯨꯡꯗ ꯀꯔꯤꯕꯨ ꯈꯜꯂꯝꯒꯗꯒꯦ ꯍꯥꯏꯕꯒꯤ ꯃꯀꯣꯛꯇꯨ ꯇꯦꯟꯁꯜ ꯑꯃ ꯑꯣꯏꯔꯕꯅꯤꯅ ꯁꯨꯔꯤꯕ ꯊꯕꯛꯇꯨꯁꯨ ꯃꯥꯏ ꯑꯣꯟꯁꯤꯟꯕ ꯉꯝꯗ꯭ꯔꯦ ꯑꯗꯨꯗ ꯆꯥꯎꯅ ꯈꯨꯗꯣꯡꯆꯥꯗꯕ ꯑꯃ ꯃꯥꯌꯣꯛꯅꯩ ꯏꯆꯥꯗꯨꯅ ꯌꯨꯝꯗ ꯀꯩꯗꯧꯔꯝꯃꯗꯒꯦ ꯏꯃꯨꯡꯒꯤ ꯊꯕꯛꯅ ꯀꯃꯥꯏꯅ ꯇꯧꯔꯝꯃꯗꯒꯦ ꯁꯤꯒꯤ ꯊꯕꯛꯁꯤꯅ ꯍꯨꯟꯗꯣꯛꯑꯝꯃꯒ ꯆꯠꯄ ꯇꯥꯔꯒꯁꯨ ꯑꯣꯄꯤꯁꯇꯒꯤ ꯑꯩꯕꯨ ꯊꯕꯛꯁꯦ ꯌꯥꯎꯔꯅꯨ ꯍꯥꯏꯅ ꯇꯥꯟꯊꯣꯔꯛꯑꯗꯔꯥ ꯍꯥꯏꯕꯒꯤ ꯃꯉꯣꯟꯗ ꯑꯀꯤꯕ ꯑꯃꯒ ꯄꯣꯛꯑꯒ ꯑꯗꯨꯃꯥꯏꯟ ꯇꯧꯔꯒ ꯂꯣꯏꯅꯕ ꯅꯨꯄꯤ ꯃꯌꯥꯝ ꯑꯃꯁꯨ ꯌꯥꯎꯗꯕ ꯅꯠꯇꯦ ꯆꯍꯤ ꯀꯌꯥꯗꯒꯤ ꯚꯥꯔꯠꯀꯤ ꯈꯨꯟꯅꯥꯏꯗ ꯅꯨꯄꯤꯁꯤꯡꯒꯤ ꯊꯧꯗꯥꯡ ꯑꯁꯦ ꯀꯔꯝꯅ ꯍꯣꯡꯂꯛꯈꯤꯕꯒꯦꯅ ꯍꯥꯏꯕꯒꯤ ꯃꯇꯥꯡꯁꯤꯗ ꯍꯥꯏꯖꯧ ꯍꯥꯏꯔꯒꯗꯤ ꯑꯩꯒꯤ ꯋꯥꯈꯟꯗꯗꯤ ꯉꯁꯤꯗꯒꯤꯅ ꯆꯍꯤ ꯀꯨꯟ ꯀꯨꯟꯊ꯭ꯔꯥꯒꯤ ꯃꯃꯥꯡ ꯁ꯭ꯋꯥꯏꯁꯤꯗꯒꯤ ꯈꯤꯇꯪ ꯑꯍꯣꯡꯕ ꯂꯥꯛꯑꯕꯔꯅ ꯍꯥꯏꯕꯒꯤ ꯋꯥꯈꯟꯗꯗꯤ ꯈꯜꯂꯦ ꯑꯗꯨꯕꯨ ꯅꯨꯄꯤ ꯈꯨꯗꯤꯡꯃꯛꯇ ꯂꯣꯏꯅꯃꯛ ꯁꯤꯒꯤ ꯑꯍꯣꯡꯕꯒꯤ ꯈꯨꯗꯣꯡꯆꯥꯕ ꯑꯁꯦ ꯐꯪꯕꯗꯤ ꯉꯝꯕꯗꯤ ꯅꯠꯇꯦ ꯀꯅꯥꯒꯨꯝꯕ ꯏꯃꯨꯡ ꯈꯔꯗ ꯐꯪꯉꯒꯁꯨ ꯀꯅꯥꯒꯨꯝꯕ ꯏꯃꯨꯡ ꯈꯔꯗꯗꯤ ꯐꯪꯕ ꯉꯝꯗꯦ ꯚꯥꯔꯠꯇ ꯅꯨꯄꯤꯁꯤꯡꯅ ꯑꯐꯕ ꯁꯥꯐꯕ ꯐꯥꯎꯔꯤ ꯑꯃꯁꯨꯡ ꯊꯕꯛꯇ ꯑꯃꯁꯨꯡ ꯃꯍꯩ ꯃꯁꯤꯡꯗ ꯆꯞ ꯃꯥꯟꯅꯕ ꯈꯨꯗꯣꯡꯆꯥꯕꯁꯤꯡ ꯐꯪꯂꯤꯌꯦꯅ ꯍꯥꯏꯅ ꯍꯥꯏꯔꯤꯁꯦ ꯑꯩꯒꯤ ꯋꯥꯈꯜꯒꯤ ꯑꯣꯏꯅ ꯑꯣꯏ ꯇꯥꯔꯒꯗꯤ ꯚꯥꯔꯠꯀꯤ ꯑꯣꯏꯅꯕꯨꯗꯤ ꯈꯨꯗꯣꯡꯆꯥꯕꯕꯨꯗꯤ ꯐꯉꯦ ꯐꯪꯕ ꯇꯥꯔꯒꯁꯨ ꯅꯨꯄꯤ ꯈꯔꯅ ꯐꯪꯏ ꯅꯨꯄꯤ ꯈꯔꯅ ꯐꯪꯗꯦ ꯍꯥꯏꯕꯗꯤ ꯃꯥꯒꯤ ꯃꯥꯒꯤ ꯈꯪꯅ ꯆꯥꯟꯅꯕ ꯁꯪꯒ ꯄꯪꯒ ꯂꯩꯕ ꯐꯦꯃꯤꯂꯤꯗꯨꯒꯤ ꯃꯇꯨꯡ ꯏꯟꯅ ꯅꯨꯄꯤ ꯑꯣꯏꯕ ꯇꯥꯔꯒꯁꯨ ꯈꯨꯗꯣꯡꯆꯥꯕ ꯐꯪꯏ ꯀꯅꯥꯒꯨꯝꯕ ꯁꯪꯒ ꯄꯪꯒ ꯂꯩꯖꯗꯕ ꯀꯔꯤꯃꯠꯇ ꯈꯪꯖꯗꯕ ꯀꯥꯡꯕꯨꯅꯗꯤ ꯀꯔꯤꯃꯠꯇ ꯈꯪꯗꯅ ꯑꯗꯨꯝ ꯈꯪꯗꯅ ꯑꯗꯨꯝ ꯂꯩ ꯑꯈꯪꯕ ꯈꯔꯅ ꯈꯪꯕ ꯇꯥꯔꯒꯁꯨ ꯑꯗꯒꯤ ꯅꯨꯄꯤꯅ ꯍꯧꯖꯤꯛꯀꯤ ꯃꯇꯝꯗ ꯅꯣꯡꯃꯗ ꯃꯥꯅ ꯐꯦꯁ ꯇꯧꯕ ꯗꯦꯂꯤꯒꯤ ꯑꯣꯏꯅ ꯕꯦꯁꯤꯁꯇ ꯕꯦꯖ ꯇꯧꯔꯒ ꯀꯩ ꯍꯥꯏꯅꯤ ꯐꯦꯁ ꯇꯧꯕꯗꯨ ꯆꯦꯂꯦꯟꯁ ꯇꯧꯔꯛꯈꯤꯕꯗꯣ ꯑꯦ ꯑꯩꯁꯨ ꯅꯨꯄꯤ ꯑꯣꯏ ꯇꯥꯔꯒꯁꯨ ꯑꯩ ꯁꯤꯃ ꯇꯧꯗꯕ ꯌꯥꯗꯦꯅꯦ ꯑꯩ ꯅꯨꯄꯤ ꯑꯣꯏ ꯇꯥꯔꯒꯁꯨ ꯁꯤꯃꯗꯤ ꯇꯧꯗꯕ ꯌꯥꯗꯦꯅꯦꯅ ꯍꯥꯏꯕ ꯋꯥꯈꯜꯂꯣꯟꯗꯣ